ꯁꯃꯥꯖ ꯑꯃ ꯆꯥꯎꯈꯠꯅꯕ ꯍꯣꯠꯅꯕꯗ ꯅꯍꯥꯁꯤꯡꯒꯤ ꯑꯆꯧꯕ ꯊꯧꯗꯥꯡ ꯌꯥꯝꯅ ꯌꯥꯝꯅ ꯂꯩ ꯑꯗꯨꯅ ꯑꯩꯈꯣꯏꯒꯤꯅ ꯏꯟꯈꯠꯂꯛꯂꯤꯕ ꯅꯍꯥꯁꯤꯡꯕꯨ ꯁꯥꯟꯅ ꯈꯣꯠꯅꯕꯗ ꯍꯦꯟꯅ ꯃꯔꯨꯑꯣꯏꯅ ꯂꯧꯅꯕꯒꯤꯗꯃꯛꯇ ꯑꯩꯈꯣꯏꯅ ꯅꯍꯥꯁꯤꯡꯕꯨ ꯁꯦꯝꯒꯠꯄ ꯑꯃ ꯗꯔꯀꯥꯔ ꯂꯩ ꯀꯔꯝꯅ ꯁꯦꯝꯒꯠꯀꯗꯒꯦ ꯍꯥꯏꯕ ꯃꯇꯝꯗ ꯑꯉꯥꯡꯁꯤꯡꯁꯤꯅ ꯄꯤꯛꯂꯤꯉꯩ ꯃꯇꯝꯗꯒꯤ ꯑꯩꯈꯣꯏꯒꯤ ꯁꯥꯟꯅ ꯈꯣꯠꯅꯕꯒꯤ ꯍꯩꯅꯕꯤ ꯑꯁꯤ ꯊꯝꯍꯟꯒꯗꯕꯅꯤ ꯀꯔꯤꯒꯤꯅꯣ ꯍꯥꯏꯕ ꯃꯇꯝꯗ ꯁꯥꯟꯅ ꯈꯣꯠꯅꯕꯒꯤ ꯍꯩꯅꯕꯤꯁꯤꯡ ꯑꯁꯤ ꯊꯝꯂꯒꯗꯤ ꯑꯉꯥꯡꯁꯤꯡꯁꯤꯅ ꯍꯧꯖꯤꯛ ꯃꯣꯕꯥꯏꯜꯗ ꯑꯦꯗꯤꯛ ꯑꯣꯏꯔꯤꯕꯁꯤꯗꯒꯤꯁꯨ ꯍꯦꯟꯅ ꯊꯥꯞꯇꯣꯛꯄ ꯉꯃꯝ ꯉꯝꯂꯛꯀꯤ ꯑꯗꯨꯒ ꯑꯩꯈꯣꯏꯒꯤ ꯅꯤꯁꯥꯒꯤ ꯏꯄꯥꯛꯇ ꯇꯥꯎꯔꯤꯕ ꯅꯍꯥꯁꯤꯡ ꯑꯁꯤꯁꯨ ꯁꯥꯟꯅ ꯈꯣꯠꯅꯕꯅ ꯊꯥꯞꯇꯣꯛꯍꯟꯕ ꯉꯝꯒꯅꯤ ꯑꯗꯨꯅ ꯁꯥꯟꯅ ꯈꯣꯠꯅꯕ ꯑꯁꯤ ꯑꯩꯈꯣꯏꯒꯤ ꯇꯧꯗꯕ ꯌꯥꯗ꯭ꯔꯕ ꯃꯊꯧ ꯑꯃꯅꯤ ꯑꯗꯨꯕꯨ ꯍꯧꯖꯤꯛ ꯆꯥꯎꯈꯠꯂꯛꯄꯒꯤ ꯃꯇꯨꯡ ꯏꯟꯅ ꯑꯉꯥꯡꯁꯤꯡ ꯑꯁꯤ ꯃꯣꯕꯥꯏꯜ ꯐꯣꯟꯒꯨꯝꯕꯗ ꯍꯦꯟꯅ ꯑꯦꯗꯤꯛ ꯆꯨꯕ ꯑꯗꯒꯤꯗꯤ ꯏꯟꯈꯠꯂꯛꯂꯤꯕ ꯅꯍꯥ ꯆꯍꯤ ꯀꯨꯟꯒꯤ ꯃꯊꯛ ꯇꯔꯥꯇꯔꯦꯠ ꯇꯔꯥꯅꯤꯄꯥꯟ ꯁꯨꯔꯛꯄ ꯑꯉꯥꯡꯁꯤꯡꯁꯤꯅ ꯑꯩꯈꯣꯏꯒꯤ ꯌꯨ ꯊꯛꯂꯛꯄ ꯅꯤꯁꯥ ꯆꯥꯔꯛꯄ ꯆꯨꯔꯨꯞ ꯊꯛꯂꯛꯄ ꯑꯁꯤꯒꯨꯝꯕ ꯀꯌꯥ ꯑꯁꯤꯕꯨ ꯀꯟꯒꯦ ꯍꯥꯏꯔꯒꯗꯤ ꯁꯥꯟꯅ ꯈꯣꯠꯅꯕ ꯑꯁꯤ ꯃꯊꯧ ꯌꯥꯝꯅ ꯇꯥꯏ ꯑꯗꯨꯅ ꯃꯤꯒꯤ ꯆꯥꯎꯈꯠꯄ ꯂꯝꯗꯗꯤ ꯑꯩꯈꯣꯏꯒꯤ ꯍꯣꯁꯄꯤꯇꯥꯜ ꯁꯥꯕꯒꯤ ꯃꯍꯨꯠꯇ ꯑꯩꯈꯣꯏꯒꯤ ꯁꯥꯟꯅꯕꯨꯡ ꯑꯣꯏꯅ ꯁꯦꯝꯒꯠꯄꯒꯤ ꯄꯥꯟꯗꯝ ꯑꯃꯁꯨ ꯊꯝꯒ꯭ꯔꯦ ꯀꯩꯒꯤꯅꯣ ꯍꯥꯏꯕꯗ ꯍꯥꯏꯕꯗꯤ ꯍꯣꯁꯄꯤꯇꯥꯜ ꯑꯁꯤꯗꯤ ꯑꯅꯥꯕ ꯃꯌꯥꯝꯒꯤ ꯃꯁꯥ ꯃꯎ ꯐꯠꯇꯕ ꯑꯅꯥꯕ ꯃꯌꯥꯝꯒꯤꯅꯤ ꯑꯗꯨꯒ ꯁꯥꯟꯅ ꯈꯣꯠꯅꯅ ꯁꯥꯟꯅ ꯈꯣꯠꯅꯔꯒ ꯃꯄꯥꯡꯒꯜ ꯀꯟꯅ ꯂꯩꯔꯒꯗꯤ ꯍꯣꯁꯄꯤꯇꯥꯜꯒꯤ ꯃꯊꯧ ꯇꯥꯗꯦ ꯑꯗꯨꯅ ꯆꯥꯎꯈꯠꯄ ꯂꯝꯁꯤꯡ ꯑꯁꯤꯗꯤ ꯁꯥꯟꯅꯕꯅ ꯍꯦꯟꯅ ꯏꯝꯐꯦꯁꯤꯁ ꯄꯤꯗꯨꯅ ꯃꯣꯏꯒꯤ ꯂꯝ ꯑꯗꯨꯅ ꯃꯌꯥꯝꯗꯒꯤ ꯍꯦꯟꯅꯕ ꯆꯥꯎꯈꯠꯅꯕ ꯍꯣꯠꯅꯩ ꯑꯗꯨꯅ ꯁꯥꯟꯅ ꯈꯣꯠꯅꯕ ꯍꯥꯏꯕꯁꯤ ꯌꯥꯝꯅ ꯃꯔꯨ ꯑꯣꯏ ꯍꯧꯖꯤꯛ ꯃꯅꯤꯄꯨꯔꯒꯤ ꯁꯦꯆꯨꯌꯦꯁꯟ ꯑꯁꯤ ꯍꯣꯏ ꯍꯥꯟꯅꯗꯒꯤꯗꯤ ꯈꯔꯗꯤ ꯍꯣꯡꯂꯛꯑꯦ ꯍꯧꯖꯤꯛ ꯁꯥꯟꯅ ꯈꯣꯠꯅꯕꯗ ꯃꯅꯤꯄꯨꯔ ꯏꯁ ꯑꯦ ꯄꯋꯥꯔꯍꯥꯎꯁ ꯑꯣꯞ ꯏꯁꯄꯣꯔꯁꯅ ꯍꯥꯏꯔꯤꯕꯅꯤ ꯑꯁꯤꯁꯨ ꯌꯥꯝꯅ ꯑꯐꯕ ꯑꯐꯕꯅꯤ ꯐꯩ ꯍꯥꯏꯅ ꯂꯧꯏ ꯑꯗꯨꯕꯨ ꯍꯧꯖꯤꯛ ꯃꯅꯤꯄꯨꯔꯗ ꯂꯩꯇꯕꯁꯨ ꯅꯠꯇꯦ ꯑꯩꯈꯣꯏ ꯆꯨꯔꯨꯞ ꯊꯛꯄ ꯅꯤꯁꯥ ꯆꯥꯕ ꯀ꯭ꯋꯥ ꯆꯥꯕ ꯑꯁꯤꯒꯨꯝꯕ ꯃꯌꯥꯝ ꯑꯁꯤ ꯁꯥꯟꯅ ꯈꯣꯠꯅꯕ ꯃꯌꯥꯝ ꯑꯁꯤꯅ ꯁꯦꯝꯗꯣꯛꯀꯗꯕꯅꯤ